ꯑꯩꯒꯤ ꯃꯐꯝꯁꯤꯒꯤ ꯏꯁꯄꯣꯔ ꯁꯦꯟꯇꯔ ꯍꯥꯏꯔꯒꯗꯤ ꯈꯨꯃꯟ ꯂꯝꯄꯥꯛ ꯁ꯭ꯄꯣꯔꯠꯁ ꯁ꯭ꯇꯦꯗꯤꯌꯝ ꯁ꯭ꯄꯣꯔꯠꯁ ꯁꯦꯟꯇꯔꯅꯤ ꯆꯥꯎꯈ꯭ꯔꯕ ꯃꯅꯤꯄꯨꯔꯒꯤ ꯈ꯭ꯋꯥꯏꯗꯒꯤ ꯆꯥꯎꯕ ꯁ꯭ꯄꯣꯔꯠꯁ ꯀꯝꯄ꯭ꯂꯦꯛꯁꯅꯤ ꯃꯁꯤꯗ ꯃꯈꯜ ꯃꯈꯥ ꯀꯌꯥꯒꯤ ꯁ꯭ꯇꯦꯗꯤꯌꯝ ꯂꯩ ꯐꯨꯠꯕꯣꯜꯒꯤ ꯍꯣꯛꯀꯤꯒꯤ ꯁ꯭ꯋꯦꯃꯤꯡꯒꯤ ꯗꯥꯏꯕꯤꯡꯒꯤ ꯑꯥꯔꯆꯔꯤꯒꯤ ꯄꯨꯝꯅꯃꯛ ꯄꯨꯝꯅꯃꯛꯁꯤꯒꯤ ꯁ꯭ꯇꯦꯗꯤꯌꯝ ꯑꯃꯃꯝ ꯂꯣꯏꯅ ꯂꯩ ꯆꯥꯎꯈ꯭ꯔꯕ ꯃꯅꯤꯄꯨꯔꯒꯤ ꯈ꯭ꯋꯥꯏꯗꯒꯤ ꯆꯥꯎꯕ ꯁ꯭ꯄꯣꯔꯠ ꯁꯦꯟꯇꯔꯅꯤ ꯑꯅꯤꯁꯨꯕ ꯁ꯭ꯄꯣꯔꯇ ꯁꯦꯟꯇꯔꯅ ꯁꯥꯏ ꯇꯥꯛꯌꯦꯜ ꯑꯗꯨꯒ ꯃꯔꯨꯑꯣꯏꯅ ꯂꯧꯅꯔꯤꯕ ꯁ꯭ꯄꯣꯔꯠ ꯁꯦꯟꯇꯔ ꯍꯥꯏꯇꯥꯔꯒꯗꯤ ꯑꯩꯈꯣꯏꯒꯤꯗꯤ ꯈꯨꯃꯟ ꯂꯝꯄꯥꯛ ꯁ꯭ꯄꯣꯠꯁ ꯀꯝꯄ꯭ꯂꯦꯛꯁ ꯍꯥꯏꯔꯤꯕ ꯁ꯭ꯇꯦꯗꯤꯌꯝ ꯃꯌꯥꯝ ꯄꯨꯟꯁꯜꯂꯒ ꯁꯦꯝꯕ ꯃꯐꯝ ꯀꯝꯄ꯭ꯂꯦꯛꯁ ꯁ꯭ꯄꯣꯔꯁ ꯁꯦꯟꯇꯔꯁꯤꯅ ꯑꯣꯏ ꯃꯅꯤꯄꯨꯔꯒꯤ ꯀꯥꯆꯤꯟ ꯀꯣꯏꯌꯥꯗ ꯂꯩꯕ ꯁꯥꯟꯅꯔꯣꯏ ꯃꯌꯥꯝ ꯑꯃ ꯃꯐꯝ ꯑꯁꯤ ꯂꯥꯛꯇꯨꯅ ꯁꯥꯟꯅꯩ ꯒꯣꯕꯔꯟꯃꯦꯟꯅ ꯁꯦꯟꯊꯪ ꯃꯌꯥꯝ ꯑꯃ ꯊꯥꯗꯩ ꯁꯥꯟꯅꯕ ꯃꯌꯥꯝ ꯑꯃ ꯑꯐꯥꯎꯕ ꯃꯌꯥꯝ ꯑꯃ ꯊꯣꯛꯈ꯭ꯔꯦ ꯑꯗꯨꯅ ꯁ꯭ꯄꯣꯔꯠꯁ ꯁꯦꯟꯇꯔ ꯍꯥꯏꯇꯥꯔꯒꯗꯤ ꯈꯨꯃꯟ ꯂꯝꯄꯥꯛ ꯁ꯭ꯄꯣꯔꯁ ꯁꯦꯟꯇꯔ ꯁ꯭ꯄꯣꯔꯠꯁ ꯀꯝꯄ꯭ꯂꯦꯛꯁ ꯍꯥꯏꯔꯤꯕ ꯃꯐꯝ ꯑꯁꯤꯅ ꯃꯅꯤꯄꯨꯔꯒꯤꯗꯤ ꯈ꯭ꯋꯥꯏꯗꯩ ꯆꯥꯎꯕ ꯁ꯭ꯄꯣꯔꯠꯁ ꯁꯦꯟꯇꯔꯅꯤ ꯃꯐꯝ ꯑꯁꯤꯗꯁꯨ ꯅꯔꯖꯔꯤꯒꯤ ꯑꯉꯥꯡꯒꯤ ꯑꯣꯏꯕ ꯑꯦꯀꯥꯗꯃꯤ ꯑꯃꯁꯨ ꯍꯥꯡꯏ ꯃꯁꯤ ꯒꯣꯕꯔꯟꯃꯦꯟꯅ ꯑꯐꯕ ꯈꯣꯡꯊꯥꯡ ꯑꯃ ꯂꯧꯈꯠꯇꯨꯅ ꯁ꯭ꯄꯣꯔꯠ ꯁꯦꯟꯇꯔ ꯑꯁꯤꯗ ꯑꯦꯀꯥꯗꯃꯤ ꯑꯁꯤ ꯍꯥꯡꯕꯅꯤ ꯃꯁꯤꯗ ꯃꯈꯜ ꯃꯈꯥ ꯀꯌꯥꯒꯤ ꯀꯣꯁ ꯄꯨꯝꯅꯃꯛ ꯂꯩ ꯒꯣꯕꯔꯟꯃꯦꯟꯅ ꯃꯄꯥꯟꯗꯒꯤ ꯀꯣꯁ ꯃꯌꯥꯝ ꯑꯃ ꯅꯦꯛꯏ ꯄ꯭ꯂꯦꯌꯔ ꯑꯐꯥꯎꯕ ꯃꯌꯥꯝ ꯑꯃ ꯄꯨꯊꯣꯛꯅꯕꯒꯤꯗꯃꯛꯇ ꯒꯣꯕꯔꯟꯃꯦꯟꯅ ꯍꯣꯠꯅꯩ ꯑꯗꯨꯅ ꯃꯅꯤꯄꯨꯔꯒꯤ ꯈ꯭ꯋꯥꯏꯗꯒꯤ ꯐꯔꯕ ꯁ꯭ꯄꯣꯔꯁ ꯁꯦꯟꯇꯔ ꯍꯥꯏꯕ ꯇꯥꯔꯒꯗꯤ ꯈꯨꯃꯟ ꯂꯝꯄꯥꯛ ꯁ꯭ꯄꯣꯔꯁ ꯁꯦꯟꯇꯔ ꯑꯁꯤꯅ ꯈ꯭ꯋꯥꯏꯗꯒꯤ ꯆꯥꯎꯕꯅꯤ ꯃꯁꯤ ꯃꯁꯤꯗ ꯄ꯭ꯂꯦꯌꯔꯁꯤꯡꯒꯤ ꯄꯩꯁꯥ ꯑꯃꯠꯇ ꯄꯨꯊꯣꯛꯍꯟꯗꯦ ꯒꯣꯕꯔꯟꯃꯦꯟꯅ

ꯃꯍꯥꯛꯀꯤ ꯁꯦꯟꯊꯪ ꯃꯆꯥ ꯃꯆꯥꯁꯨ ꯒꯣꯕꯔꯟꯃꯦꯟꯅ ꯄꯤꯊꯕꯤ ꯑꯗꯨꯅ ꯄ꯭ꯂꯦꯌꯔꯁꯤꯡꯁꯤ ꯑꯐ ꯑꯐꯕ ꯃꯐꯝꯗ ꯑꯐ ꯑꯐꯕ ꯁ꯭ꯇꯦꯠꯇ ꯁꯥꯟꯅꯕ ꯑꯐꯥꯎꯕ ꯌꯥꯍꯟꯅꯕꯒꯤꯗꯃꯛꯇ ꯒꯣꯕꯔꯟꯃꯦꯟꯅ ꯁꯤꯟꯕꯤ ꯒꯣꯕꯔꯟꯃꯦꯟꯅ ꯃꯅꯤꯄꯨꯔ ꯒꯣꯕꯔꯟꯃꯦꯟꯅ ꯑꯁꯨꯛ ꯌꯥꯝꯅ ꯐꯖꯅ ꯍꯣꯠꯅꯕꯤ ꯄ꯭ꯂꯦꯌꯔꯁꯤꯡꯒꯤ ꯑꯋꯥꯠ ꯑꯄꯥ ꯑꯃꯠꯇ ꯂꯩꯍꯟꯗꯅ ꯒꯣꯕꯔꯟꯃꯦꯟꯅ ꯍꯣꯠꯅꯕꯤ ꯑꯗꯨꯅ ꯁ꯭ꯄꯣꯔꯁ ꯁꯦꯟꯇꯔ ꯍꯥꯏꯇꯥꯔꯒꯗꯤ ꯃꯅꯤꯄꯨꯔꯒꯤꯗꯤ ꯈꯨꯃꯟ ꯂꯝꯄꯥꯛ ꯁ꯭ꯄꯣꯔꯁ ꯁꯦꯟꯇꯔ ꯈꯨꯃꯟ ꯂꯝꯄꯥꯛ ꯁ꯭ꯄꯣꯔꯠꯁ ꯀꯝꯄ꯭ꯂꯦꯛꯁ ꯍꯥꯏꯔꯤꯕ ꯁ꯭ꯇꯦꯗꯤꯌꯝ ꯃꯌꯥꯝ ꯂꯩꯕ ꯁꯦꯟꯇꯔ ꯑꯁꯤꯅ ꯃꯅꯄꯨꯔꯒꯤꯗꯤ ꯈ꯭ꯋꯥꯏꯗꯩ ꯆꯥꯎꯕ ꯁꯦꯟꯇꯔꯅꯤ ꯍꯥꯏꯅ ꯍꯥꯏꯖꯔꯤ